ꯀꯔꯤꯒꯨꯝꯕ ꯑꯝꯇ ꯍꯪꯒꯦꯕ ꯁ꯭ꯋꯥꯏ ꯃꯄꯥꯁꯤꯕꯨ ꯑꯣꯇꯣꯒ ꯐꯪꯒꯗ꯭ꯔꯣ ꯁ꯭ꯋꯥꯏ ꯃꯄꯥ ꯑꯅꯛꯄꯁꯤꯗ ꯑꯩꯁꯦ ꯋꯥꯡꯖꯤꯡ ꯕꯖꯥꯔꯗ ꯌꯧꯒꯗꯕ ꯑꯗꯨꯅ ꯑꯅꯛꯄ ꯁ꯭ꯋꯥꯏ ꯃꯄꯥꯁꯤꯗ ꯑꯣꯇꯣꯒ ꯂꯩꯔꯒꯗꯤ ꯃꯐꯝꯗꯣ ꯑꯝꯇ ꯍꯥꯏꯕꯤꯌꯨꯅꯦ